ꯑꯩꯅ ꯔꯤꯕꯛꯀꯤ ꯈꯣꯡꯎꯞ ꯑꯃꯈꯇꯪ ꯂꯩꯖꯩ ꯔꯤꯕꯛꯀꯤ ꯁꯣ ꯔꯨꯝꯗꯒꯤ ꯑꯩꯈꯣꯏ ꯄꯧꯅꯥ ꯕꯖꯥꯔꯗ ꯂꯩꯕ ꯃꯥꯒꯤ ꯈꯣꯡꯎꯞ ꯑꯁꯤ ꯌꯥꯝꯅ ꯀ꯭ꯋꯥꯂꯤꯇꯤ ꯋꯥꯠꯂꯤ ꯑꯩꯈꯣꯏ ꯀꯨꯏꯅꯁꯨ ꯆꯠꯇꯦ ꯑꯗꯨꯅ ꯃꯌꯥꯝ ꯃꯁꯤꯒꯤ ꯗꯨꯀꯥꯟ ꯑꯁꯤꯗꯒꯤ ꯈꯣꯡꯎꯞ ꯑꯁꯤ ꯂꯩꯕꯤꯗꯅꯕꯒꯤ ꯃꯌꯥꯝꯗ ꯑꯩ ꯈꯪꯍꯟꯖꯔꯤ